ꯍꯜꯂꯣ ꯑꯁꯤ ꯎꯕꯔ ꯑꯣꯏꯕꯤꯔꯕ꯭ꯔꯥ ꯎꯕꯔ ꯀꯁꯇꯃꯔ ꯀꯦꯌ꯭ꯔ ꯑꯣꯏꯕꯤꯔꯕ꯭ꯔ ꯉꯁꯤ ꯑꯩꯅ ꯎꯕꯔ ꯀꯦꯞꯇ ꯃꯣꯔꯅꯤꯡ ꯇꯦꯡꯅꯧꯄꯜ ꯇꯨ ꯃꯣꯔꯦ ꯆꯠꯀꯅꯤꯉꯥꯏꯒꯤ ꯊ꯭ꯔꯤ ꯊꯥꯎꯖꯟ ꯗꯤꯄꯣꯖꯤꯠ ꯇꯧꯔꯝꯃꯦ ꯑꯗꯣ ꯑꯩ ꯌꯥꯗ꯭ꯔꯕ ꯃꯇꯥꯡ ꯆꯥꯗꯕ ꯑꯃ ꯂꯩꯈꯤꯕꯗꯒꯤ ꯑꯩ ꯔꯤꯐꯟ ꯇꯧꯕ ꯄꯥꯝꯃꯦ